ꯑꯩꯒꯤ ꯃꯍꯩ ꯃꯔꯣꯡꯁꯤꯡ ꯄꯣꯠꯊꯣꯛꯁꯤꯡ ꯌꯣꯟꯕ ꯃꯇꯝꯗ ꯃꯔꯛꯀꯤ ꯃꯤꯁꯤꯡꯅ ꯑꯩꯒꯤ ꯃꯇꯦꯡ ꯌꯥꯝꯅ ꯄꯥꯡꯕꯤ ꯑꯩꯅ ꯄꯨꯊꯣꯛꯆꯔꯤꯕ ꯄꯣꯠꯊꯣꯛꯁꯤꯡ ꯑꯗꯨꯕꯨ ꯀꯔꯤꯒꯨꯝꯕ ꯃꯇꯝꯗ ꯌꯣꯟꯐꯝ ꯂꯩꯇꯕ ꯊꯥꯐꯝ ꯂꯧꯕꯤꯅꯕ ꯃꯤ ꯂꯩꯇꯕ ꯃꯇꯝꯗ ꯃꯈꯣꯏꯁꯤꯡꯅ ꯌꯣꯟꯐꯝ ꯊꯥꯕꯤꯅꯕ ꯃꯐꯝꯁꯤꯡ ꯑꯗꯣ ꯍꯥꯏꯕꯤꯔꯛꯄ ꯑꯃꯗꯤ ꯑꯩꯉꯣꯟꯗꯒꯤ ꯃꯈꯣꯏꯅ ꯄꯣꯠꯊꯣꯛꯁꯤꯡ ꯑꯁꯤ ꯂꯧꯕꯤꯔꯒ ꯑꯇꯣꯞꯄꯗ ꯊꯥꯕꯤꯕ ꯃꯥꯡꯒꯗꯕ ꯃꯌꯥꯝꯗꯒꯤ ꯀꯟꯕꯤꯕ ꯑꯁꯨꯝꯅ ꯃꯔꯛꯀꯤ ꯃꯤꯁꯤꯡꯅ ꯑꯗꯨꯛꯀꯤ ꯃꯇꯤꯛ ꯑꯩꯉꯣꯟꯗ ꯃꯇꯦꯡ ꯌꯥꯝꯅ ꯇꯧꯖꯈꯤ